ꯍꯜꯂꯣ ꯉꯁꯤ ꯆꯥꯛꯄꯤ ꯀꯥꯔꯣꯡꯒꯤ ꯑꯩꯅꯣ ꯇꯨꯔꯦꯟꯗꯨ ꯆꯠꯂꯨꯁꯤꯔꯣ ꯑꯥ ꯍꯣꯏ ꯑꯗꯨ ꯀꯔꯤ ꯒꯥꯔꯤ ꯒꯥꯔꯤ ꯑꯆꯧꯕꯗ ꯑꯣꯏꯅ ꯆꯠꯁꯦ

ꯍꯧꯔꯦꯟ ꯑꯗꯗꯤ ꯄꯣꯠ ꯅꯨꯃꯤꯠꯁꯦ ꯉꯁꯤ ꯆꯠꯂꯒ ꯑꯗꯨꯝ ꯍꯜꯂꯛꯁꯤꯔꯥ ꯍꯥꯏꯕꯗꯤ ꯍꯧꯖꯤꯛ ꯀꯥꯟꯁꯦ ꯏꯔꯥꯡꯁꯨ ꯌꯥꯝ ꯐꯠꯇꯦꯗꯅ ꯑꯗꯨꯅ ꯆꯠꯂꯒ ꯑꯗꯨꯝ ꯍꯜꯂꯛꯂꯁꯦ ꯑꯗꯨ ꯉꯟꯅ ꯆꯠꯁꯦ ꯍꯌꯦꯡꯗꯣ ꯑꯗꯨꯒ ꯉꯟꯅ ꯍꯜꯂꯛꯁꯦ ꯑꯗꯨꯕꯨ ꯑꯗꯨꯒ ꯑꯣ ꯑꯗꯒꯤ ꯏꯃꯥꯟꯅꯕꯤ ꯈꯪꯅꯕ ꯈꯣꯏ ꯂꯩꯌꯦ ꯑꯗꯨ ꯃꯣꯏꯁꯨ ꯍꯣꯔꯦꯟ ꯑꯥ ꯌꯧꯕ ꯀꯥꯟꯗ ꯐꯣꯟ ꯑꯗꯨꯝ ꯇꯧꯔꯁꯦꯕ ꯑꯥ ꯍꯣꯏ ꯑꯗꯨ ꯑꯩꯁꯨ ꯏꯃꯥꯟꯅꯕꯤ ꯍꯣꯏꯗ ꯍꯥꯏꯈ꯭ꯔꯒꯦ ꯑꯗꯨ ꯑꯩꯈꯣꯏ ꯂꯥꯛꯀꯅꯤ ꯈꯣꯠꯀꯅꯤ ꯍꯥꯏꯅ ꯑꯗꯨ ꯕꯖꯥꯔ ꯑꯥ ꯑꯗꯨꯒ ꯕꯖꯥꯔ ꯃꯣꯏ ꯕꯖꯥꯔꯗꯨꯗ ꯊꯦꯡꯅꯔꯁꯦ ꯑꯗꯨꯒ ꯄꯨꯂꯞ ꯆꯠꯈ꯭ꯔꯁꯦꯕ

ꯆꯥꯛꯄꯤ ꯀꯥꯔꯣꯡꯁꯦ ꯑꯩꯁꯨ ꯁꯨꯡꯆꯠ ꯆꯠꯇ꯭ꯔꯤꯌꯦ ꯑꯗꯨ ꯍꯌꯦꯡꯁꯦ ꯑꯗꯨꯝ ꯒꯨꯒꯜ ꯃꯦꯞꯇ ꯌꯦꯡꯂ ꯆꯠꯂꯁꯦ ꯑꯗꯒꯤ ꯑꯥ ꯕꯥꯖꯥꯔ ꯃꯣꯏ ꯕꯥꯖꯥꯔ ꯂꯩꯌꯦ ꯍꯥꯏꯕꯅꯦ ꯑꯗꯨꯗ ꯏꯃꯥꯟꯅꯕꯤ ꯈꯣꯏꯗꯣ ꯉꯥꯏꯍꯜꯂꯝꯂꯁꯦ ꯑꯗꯨꯒ ꯃꯣꯏꯒ ꯄꯨꯂꯞ ꯆꯠꯈ꯭ꯔꯁꯦꯕ ꯃꯣꯏꯗꯤ ꯂꯝꯕꯤ ꯈꯪꯒꯅꯤꯗꯅ ꯑꯣ ꯈꯪꯗꯦꯅꯦ ꯍꯧꯖꯤꯛ ꯏꯁꯤꯡ ꯆꯥꯎꯔꯝꯒꯗ꯭ꯔꯥ ꯆꯥꯎꯔꯝꯃꯣꯏꯗ꯭ꯔꯥ ꯈꯪꯗꯦꯅꯦ ꯑꯣꯍꯣ ꯍꯣꯏ ꯍꯣꯏ ꯑꯗꯨꯗꯤ ꯀꯩꯅꯣ ꯇꯧꯔꯁꯦ ꯍꯌꯦꯡꯗꯨ ꯑꯗꯨꯝ ꯄꯥꯎ ꯐꯥꯎꯅꯔꯁꯦ ꯑꯗꯨꯒ ꯆꯠꯂꯁꯤꯀꯣ ꯑꯩ ꯐꯣꯟ ꯇꯧꯔꯛꯀꯦ ꯑꯥ ꯄꯨꯡ ꯇꯔꯨꯛ ꯑꯗꯨ ꯄꯨꯡ ꯃꯉꯥ ꯃꯈꯥꯏꯒꯨꯝꯕꯗ ꯍꯧꯒꯠꯂꯣ ꯑꯗꯨꯒ ꯄꯨꯡ ꯇꯔꯨꯛꯇꯒꯤ ꯆꯠꯄ ꯍꯧꯔꯁꯦꯀꯣ ꯑꯣ ꯑꯗꯨꯗꯤ ꯊꯝꯂꯒꯦꯀꯣ ꯑꯥ ꯍꯣꯏ ꯍꯣꯏ ꯊꯝꯃꯦ ꯊꯝꯃꯦ